ꯋꯥꯔꯤꯁꯦ ꯑꯩꯅ ꯖꯨꯀꯣ ꯕꯦꯂꯤ ꯀꯥꯔꯨꯕꯒꯤ ꯋꯥꯔꯤꯅꯤ ꯖꯨꯀꯣ ꯕꯦꯜꯂꯤꯁꯦ ꯀꯥꯔꯨꯔꯦ ꯑꯁ ꯑꯗꯨꯒꯤ ꯀꯥꯔꯨ ꯍꯜꯂꯛꯄꯗ ꯐꯪꯕ ꯅꯨꯡꯉꯥꯏꯕꯗꯨꯗꯤ ꯀꯩꯗ ꯍꯥꯏꯔꯨꯔꯅꯤ ꯄꯨꯟꯁꯤꯁꯤꯗ ꯑꯃꯨꯛ ꯍꯟꯅ ꯐꯪꯉꯔꯣꯏꯗꯕ ꯅꯨꯡꯉꯥꯏꯕꯅꯤ ꯑꯩꯈꯣꯏꯅ ꯐꯪꯈꯤꯕꯗꯣ ꯖꯨꯀꯣ ꯕꯦꯂꯤ ꯀꯥꯕꯗꯣ ꯑꯩꯈꯣꯏ ꯇꯔꯨꯛ ꯆꯠꯃꯤꯟꯅꯈꯤꯕꯅꯤ ꯑꯗꯣ ꯑꯩꯈꯣꯏ ꯇꯔꯨꯛꯃꯛ ꯁꯦꯝ ꯏꯟꯖꯣꯏꯃꯦꯟ ꯐꯪꯕꯗꯧꯅ ꯑꯩꯈꯣꯏ ꯈꯜꯂꯒ ꯍꯜꯂꯛꯈꯤ ꯖꯨꯀꯣ ꯕꯦꯂꯤꯗ ꯂꯩꯍꯧꯔꯤꯕ ꯐꯖꯕ ꯑꯗꯩ ꯒ꯭ꯔꯤꯅꯔꯤ ꯁꯤꯟꯁ ꯑꯗꯒꯤ ꯏꯁꯤꯡ ꯏꯁꯤꯡ ꯈꯣꯡ ꯆꯦꯜꯍꯧꯔꯤꯕ ꯋꯥꯇꯔ ꯏꯁꯇ꯭ꯔꯤꯝꯁ ꯑꯗꯒꯤ ꯖꯨꯀꯣ ꯂꯤꯂꯤꯅ ꯁꯥꯠꯄ ꯐꯖꯕ ꯑꯗꯒꯤ ꯏꯁꯃꯣꯜ ꯏꯁꯃꯣꯜ ꯍꯤꯜꯂꯣꯛꯁ ꯆꯤꯡ ꯃꯆꯥ ꯃꯆꯥ ꯂꯩꯍꯧꯕ ꯑꯁ ꯃꯌꯥꯝꯗꯣ ꯌꯨꯝ ꯍꯜꯂꯛꯑꯒ ꯑꯗꯨꯝ ꯎꯔꯒ ꯂꯩꯕꯅꯦ ꯑꯗꯨꯝ ꯆꯠꯅꯤꯡꯗꯨꯅ ꯂꯩꯕ ꯖꯥꯠꯅꯤꯗ ꯖꯨꯀꯣ ꯕꯦꯜꯂꯤ ꯀꯥꯔꯨꯔꯒꯗꯤ ꯖꯨꯀꯣ ꯕꯦꯂꯤꯁꯦ ꯑꯩꯈꯣꯏꯅ ꯋꯥꯔꯤꯗꯨꯗꯤ ꯁꯨꯝ ꯇꯥꯕ ꯖꯨꯀꯣ ꯕꯦꯂꯤ ꯐꯖꯩ ꯑꯗꯒꯤꯗꯤ ꯖꯨꯀꯣ ꯕꯦꯜꯂꯤꯒꯤ ꯂꯥꯏꯔꯤꯛꯀꯁꯨ ꯇꯝꯃꯤ ꯑꯗꯣ ꯐꯦꯁꯕꯨꯛꯇꯁꯨ ꯑꯗꯨꯝ ꯎꯏ ꯑꯗꯒꯤ ꯑꯩꯈꯏꯒꯤ ꯀꯩꯅꯣꯗꯁꯨ ꯑꯩꯈꯣꯏꯒꯤ ꯄꯤꯛꯆꯔꯁꯤꯡ ꯒꯨꯒꯜꯗ ꯀꯩꯗ ꯊꯤꯔꯨꯔꯁꯨ ꯑꯗꯨ ꯍꯦꯛꯇ ꯐꯪꯏ ꯑꯗꯨꯅ ꯖꯨꯀꯣ ꯕꯦꯂꯤꯗꯣ ꯑꯩꯈꯣꯏꯅ ꯀꯥꯁꯦꯅ ꯈꯜꯂꯒ ꯂꯩꯔꯛꯄꯁꯦ ꯀꯨꯏꯔꯕꯅꯤ ꯑꯗ ꯏꯃꯥꯅꯕ ꯁꯔꯨꯛꯇꯣ ꯁꯝꯃꯔ ꯕꯦꯀꯦꯁꯟ ꯂꯩꯔꯤꯉꯩꯗ ꯀꯥꯍꯧꯔꯁꯦꯅ ꯑꯩꯈꯣꯏ ꯀꯥꯕ ꯆꯠꯄꯅꯦꯕ ꯑꯗꯣ ꯁꯤ ꯌꯥꯝ ꯅꯨꯡꯉꯥꯏꯈꯤ ꯅꯨꯃꯤꯠꯇꯣ ꯐ꯭ꯔꯥꯏꯗꯦ ꯅꯨꯃꯤꯠꯅꯤ ꯑꯩꯈꯣꯏꯅ ꯀꯥꯕ ꯍꯧꯕꯗꯣ ꯐ꯭ꯔꯥꯏꯗꯦ ꯅꯨꯃꯤꯠꯅꯤ ꯑꯗ ꯑꯩꯈꯣꯏꯗꯣ ꯑꯍꯥꯟꯕ ꯑꯍꯥꯟꯕ ꯑꯩꯈꯣꯏꯅ ꯆꯠꯄ ꯃꯇꯝꯗꯨꯗ ꯒꯥꯔꯤꯅ ꯊꯤꯟꯀꯠꯄꯤꯑꯦ ꯃꯣꯏ ꯀꯩꯅꯣ ꯀꯥꯐꯝ ꯀꯥꯐꯝ ꯄꯣꯏꯟ ꯑꯃꯈꯛ ꯂꯩꯌꯦ ꯀꯥꯐꯝ ꯄꯣꯏꯟꯇꯨꯐꯥꯎꯕꯗꯨ ꯑꯩꯈꯣꯏꯅ ꯒꯥꯔꯤ ꯊꯧꯒꯠꯂꯒ ꯒꯥꯔꯤꯗ ꯊꯤꯟꯒꯠꯄꯤꯌꯦ ꯑꯗꯨꯒ ꯕꯦꯛ ꯄꯦꯛꯁ ꯑꯗꯒꯤꯗꯤ ꯑꯩꯈꯣꯏꯒꯤ ꯋꯥꯛꯀꯤꯡ ꯏꯁꯇꯤꯛ ꯀꯩꯀꯩ ꯑꯩꯈꯣꯏꯅ ꯄꯨꯔꯤꯕ ꯏꯀ꯭ꯋꯤꯞꯃꯦꯟꯁ ꯃꯌꯥꯝꯗꯣ ꯂꯣꯏꯅꯃꯛ ꯒꯥꯔꯤꯗ ꯍꯥꯞꯆꯤꯜꯒ ꯃꯣꯏꯅ ꯊꯤꯟꯒꯠꯄꯤꯔꯦ ꯑꯗꯨ ꯃꯐꯝꯗꯨ ꯌꯧꯕꯒ ꯑꯩꯈꯣꯏ ꯕꯦꯛ ꯄꯦꯛꯁꯇꯨ ꯂꯣꯏꯅꯃꯛ ꯂꯧꯊꯔꯒ ꯕꯦꯛ ꯄꯣꯁꯜꯂꯦ ꯇ꯭ꯔꯦꯛꯀꯤꯡ ꯕꯦꯛꯁ ꯑꯗꯒꯤ ꯑꯩꯈꯣꯏꯒꯤ ꯆꯥꯅ ꯊꯛꯅꯕ ꯕꯦꯛ ꯄꯦꯛꯁ ꯑꯗꯒꯤ ꯋꯥꯛꯀꯤꯡ ꯏꯁꯇꯤꯛꯁ ꯑꯗꯨꯒꯨꯝꯕ ꯃꯌꯥꯝꯗꯨ ꯑꯩꯈꯣꯏ ꯂꯣꯏꯅ ꯂꯧꯊꯣꯛꯑꯦ ꯑꯗꯨꯒ ꯄꯨꯡ ꯑꯍꯨꯝ ꯄꯨꯡ ꯑꯣꯀꯦ ꯄꯨꯡ ꯀꯩꯅꯣꯅꯤ ꯑꯗꯨꯗ ꯇꯥꯕꯗꯣ ꯄꯨꯡ ꯇꯔꯥ ꯃꯥꯊꯣꯏ ꯑꯌꯨꯛꯀꯤ ꯑꯌꯨꯛꯀꯤ ꯄꯨꯡ ꯇꯔꯥ ꯃꯥꯊꯣꯏꯃꯨꯛ ꯇꯥꯔꯦ ꯑꯩꯈꯣꯏꯅ ꯀꯥꯕ ꯍꯧꯕꯗꯣ ꯑꯗꯣ ꯄꯨꯡ ꯇꯔꯥ ꯃꯥꯊꯣꯏꯗꯒꯤ ꯀꯥꯕ ꯍꯧꯕꯗꯨꯗ ꯅꯣꯡꯁꯨ ꯊꯤꯠꯂꯤ ꯊꯤꯠꯂꯤ ꯆꯨꯔꯒ ꯌꯥꯝꯅ ꯋꯥꯗꯅ ꯅꯨꯡꯉꯥꯏꯕ ꯀꯩꯅꯣꯗꯣ ꯑꯩꯈꯣꯏꯒꯤ ꯋꯦꯗꯔꯗꯨ ꯑꯣꯏꯑꯦꯕ ꯀꯥꯕꯗꯣ ꯑꯗ ꯌꯥꯝ ꯅꯨꯡꯉꯥꯏꯅ ꯑꯩꯈꯣꯏꯗꯣ ꯀꯥꯈꯠꯂꯦ ꯑꯗꯨꯒ ꯄꯨꯡ ꯑꯃꯃꯨꯛꯇꯤ ꯑꯩꯈꯣꯏꯁꯦ ꯌꯥꯝꯅ ꯉꯝꯕ ꯃꯐꯝ ꯉꯥꯛꯇꯅꯤ ꯄꯨꯡ ꯑꯃꯃꯨꯛꯁꯦ ꯑꯩꯈꯣꯏꯅ ꯀꯥꯔꯤꯁꯦ ꯂꯦꯞꯇꯕꯤꯗ ꯑꯗꯨꯗ ꯅꯣꯡ ꯆꯨꯕꯅꯤꯅ ꯑꯁ ꯏꯃꯥꯟꯅꯕꯒ ꯅꯥꯟꯊꯨꯕꯒ ꯌꯥꯎꯑꯦꯀꯣ ꯑꯗꯣ ꯑꯁ ꯈꯣꯡꯒ ꯈꯤꯇꯪ ꯁꯣꯛꯀꯦꯒ ꯇꯧꯑꯦ ꯑꯗꯣ ꯀꯩꯁꯨꯕꯨꯗꯤ ꯊꯣꯏꯅ ꯁꯣꯛꯍꯧꯗ꯭ꯔꯦ ꯑꯇꯦꯛ ꯑꯀꯥꯏꯕꯨꯗꯤ ꯌꯥꯎꯗ꯭ꯔꯦ ꯑꯗꯨꯝ ꯅꯨꯡꯉꯥꯏꯅ ꯆꯠꯈ꯭ꯔꯦ ꯑꯗꯣ ꯑꯁ ꯑꯗꯨꯗꯨꯗ ꯇꯧꯈꯤꯕ ꯄꯥꯈꯠꯈꯤꯕ ꯑꯁ ꯇꯥꯁꯟꯈ꯭ꯔꯒꯗꯤ ꯂꯣꯛ ꯉꯥꯛꯇꯒ ꯂꯩꯕꯗꯨꯗ ꯑꯩꯈꯣꯏ ꯌꯥꯝ ꯈꯨꯗꯣꯡ ꯊꯤꯅꯤꯡꯉꯥꯏ ꯑꯣꯏꯕ ꯃꯐꯝꯁꯨ ꯌꯥꯎꯋꯦ ꯑꯗꯣ ꯄꯨꯡ ꯑꯃꯃꯨꯛ ꯀꯥꯈꯠꯂꯨ ꯀꯥꯟꯗꯨꯗ ꯑꯉꯝꯕꯁꯤꯡꯗꯨ ꯂꯣꯏꯔꯛꯑꯀꯥꯟꯗꯨꯗ ꯃꯐꯝ ꯂꯝꯕꯤ ꯑꯅꯤ ꯂꯩꯔꯝꯃꯦ ꯗꯥꯏꯕꯔꯁꯟ ꯑꯅꯤ ꯂꯩꯔꯝꯃꯦ ꯗꯥꯏꯕꯔꯁꯟ ꯑꯅꯤꯗꯣ ꯀꯃꯥꯏꯅ ꯆꯠꯇꯣꯏꯅꯣ ꯑꯩꯈꯣꯏ ꯀꯣꯛ ꯉꯥꯎꯔꯦ ꯍꯥꯏꯗꯤ ꯀꯔꯣꯝ ꯆꯠꯇꯣꯏꯅꯣ ꯈꯪꯗ꯭ꯔꯦꯕ ꯑꯗꯣ ꯃꯣꯏꯗꯣ ꯊꯥꯗꯤ ꯊꯥꯔꯝꯃꯦ ꯁꯥꯏꯟ ꯕꯣꯗꯇꯣ ꯂꯥꯞꯅ ꯊꯥꯔꯝꯃꯤ ꯁꯥꯏꯟ ꯕꯣꯗꯇꯣ ꯑꯩꯈꯣꯏꯅ ꯎꯗ꯭ꯔꯦ ꯁꯥꯏꯟ ꯕꯣꯗꯇꯣ ꯆꯪꯉ ꯌꯦꯡꯀꯥꯟꯗ ꯑꯃꯅ ꯃꯥꯎꯟ ꯇꯦꯅꯨꯄꯨ ꯑꯩꯈꯣꯏꯒꯤ ꯃꯥꯎꯟ ꯑꯥꯏꯁꯣꯗꯣ ꯀꯥꯕꯒꯤ ꯑꯣꯏ ꯂꯩꯔꯝꯃꯦ ꯑꯃꯅ ꯑꯩꯈꯣꯏ ꯖꯨꯀꯣ ꯕꯦꯂꯤ ꯇꯥꯅꯕ ꯑꯣꯏ ꯂꯩꯔꯝꯃꯦ ꯂꯦꯐꯂꯣꯝꯗ ꯆꯠꯂꯒꯅ ꯑꯩꯈꯣꯏꯒꯤ ꯃꯥꯎꯟ ꯇꯦꯅꯨꯄꯨꯗꯨ ꯆꯠꯄ ꯑꯣꯏꯔꯝꯃꯦ ꯑꯗꯨꯒ ꯔꯥꯏꯠ ꯂꯣꯝꯗ ꯆꯠꯂꯒꯅ ꯖꯨꯀꯣ ꯕꯦꯂꯤ ꯆꯠꯄ ꯑꯣꯏꯔꯝꯃꯦ ꯑꯗꯣ ꯖꯨꯀꯣ ꯕꯦꯂꯤꯗꯣ ꯑꯩꯈꯣꯏꯅ ꯔꯥꯏꯠ ꯇꯔꯟꯗꯣ ꯇꯧꯔꯒ ꯆꯠꯂꯦ ꯑꯗꯨꯒ ꯆꯠꯂ ꯆꯠꯂ ꯀꯥꯟꯗꯗꯤ ꯑꯗꯨꯗ ꯏꯁꯇꯤꯕ ꯑꯣꯏꯕ ꯑꯉꯝꯕ ꯑꯃꯇ ꯌꯥꯎꯔꯝꯗ꯭ꯔꯦ ꯑꯩꯈꯣꯏꯒꯤ ꯌꯥꯝꯅ ꯅꯣꯔꯃꯦꯜ ꯑꯣꯏꯅ ꯖꯪꯒꯜ ꯎ ꯃꯔꯛꯇꯨꯗ ꯐꯥꯎꯔ ꯐꯥꯎꯔ ꯐꯥꯎꯔ ꯐꯥꯎꯔꯒ ꯑꯗꯨꯝ ꯆꯠꯄ ꯂꯝꯕꯤ ꯑꯃ ꯑꯣꯏ ꯂꯩꯔꯝꯃꯦ ꯑꯗ ꯁꯨꯝ ꯆꯠꯂꯒ ꯑꯞꯁ ꯑꯞꯁ ꯑꯦꯟ ꯗꯥꯎꯟꯁ ꯌꯥꯝ ꯂꯩꯔꯝꯃꯦ ꯑꯗꯒꯤꯗꯤ ꯑꯩꯈꯣꯏꯒꯤ ꯅꯣꯡ ꯆꯨꯕꯒꯤ ꯂꯝꯕꯤ ꯂꯩꯈꯣꯝ ꯊꯣꯛꯄ ꯑꯁ ꯑꯗꯒꯤꯗꯤ ꯈꯣꯡꯁꯦ ꯂꯩꯕꯥꯛꯅ ꯊꯥꯒꯠꯂꯛꯇꯅ ꯆꯠꯄ ꯉꯝꯃꯛꯇꯗꯅ ꯑꯁ ꯏꯁꯄ꯭ꯔꯦꯒ ꯑꯩꯈꯣꯏ ꯀꯥꯞꯅꯗꯅ ꯄꯣꯠꯊꯥꯕ ꯃꯔꯛ ꯃꯔꯛꯇꯨꯗꯒ ꯄꯣꯊꯥꯗꯅ ꯇꯧꯕ ꯑꯗꯒꯤ ꯑꯗꯨꯋꯥꯏꯗ ꯂꯩꯔꯝꯕ ꯑꯩꯈꯣꯏꯒꯤ ꯎꯍꯩ ꯋꯥꯍꯩꯒꯗꯣ ꯍꯦꯛ ꯍꯦꯛ ꯍꯦꯛꯇꯅꯒ ꯆꯥꯗꯅ ꯑꯩꯈꯣꯏꯅ ꯇꯧꯔ ꯆꯇꯂꯦ ꯑꯗꯨꯒ ꯖꯨꯀꯣ ꯕꯦꯂꯤ ꯑꯥ ꯃꯣꯏꯒꯤ ꯑꯩꯈꯣꯏꯒꯤ ꯒꯦꯁ ꯍꯥꯎꯁꯇꯨ ꯌꯧꯔꯝꯗꯥꯏꯗꯨꯗ ꯑꯉꯝꯕ ꯂꯣꯛ ꯑꯃ ꯀꯨꯝꯊꯔꯦꯅꯦ ꯑꯉꯝꯕ ꯂꯣꯛꯇꯨ ꯀꯨꯝꯊꯕꯗ ꯏꯃꯥꯏꯄꯦꯝꯃ ꯎꯔꯤꯗ ꯌꯥꯜꯂ ꯌꯥꯜꯂ ꯀꯨꯝꯊꯗꯅ ꯇꯧꯔꯒ ꯑꯃꯨꯛ ꯌꯥꯜꯂ ꯑꯃꯨꯛ ꯀꯥꯈꯠꯂꯛꯑꯦ ꯑꯗꯨ ꯑꯗꯨꯒ ꯑꯁ ꯅꯥꯟꯊꯨꯒꯦ ꯇꯧꯗꯅ ꯑꯗꯨꯁꯨ ꯑꯃꯨꯛ ꯐꯔꯛ ꯇꯥꯗꯅꯀꯣ ꯑꯗꯨꯗ ꯅꯥꯟꯊꯔꯝꯃꯗꯤ ꯃꯁꯤ ꯑꯩ ꯏꯁ ꯎꯔꯝꯗꯕꯁꯨ ꯌꯥꯏ ꯑꯗꯣ ꯑꯗꯨꯃꯥꯏꯅ ꯇꯧꯔꯒ ꯖꯨꯀꯣ ꯕꯦꯂꯤ ꯒꯦꯁ ꯍꯥꯎꯁꯇꯨ ꯌꯧꯔꯦ ꯑꯩꯈꯣꯏ ꯐꯣꯇꯣ ꯐꯖꯕ ꯑꯃ ꯑꯩꯈꯣꯏ ꯇꯔꯨꯛꯇꯨ ꯀꯥꯞꯃꯤꯟꯅꯔꯦ ꯁꯦꯜꯐꯤ ꯐꯖꯕ ꯑꯃ ꯂꯧꯔꯦ ꯑꯗ ꯒꯦꯁ ꯍꯥꯎꯁꯇꯨꯗ ꯃꯣꯏ ꯃꯤ ꯑꯅꯤ ꯂꯩꯔꯝꯃꯦ ꯃꯣꯏ ꯃꯤ ꯑꯅꯤꯗꯨꯅ ꯂꯝꯕꯤ ꯇꯥꯛꯄꯤꯔꯛꯑꯦ ꯁꯨꯃꯥꯏꯅ ꯂꯩꯕꯅꯤ ꯁꯨꯃꯥꯏꯅ ꯂꯩꯕꯅꯤ ꯁꯨꯃꯥꯏꯅ ꯆꯠꯂꯨ ꯑꯗꯨ ꯇꯧ ꯅꯣꯏ ꯆꯥꯅꯕꯗꯤ ꯀꯃꯥꯏꯅ ꯇꯧꯔꯦ ꯁꯤꯡꯅ ꯀꯃꯥꯏꯅ ꯇꯧꯔꯦ ꯈꯣꯠꯂꯦ ꯑꯗꯒꯤ ꯑꯩꯈꯣꯏꯒꯤ ꯃꯣꯏꯗꯒꯤ ꯑꯩꯈꯣꯏꯅ ꯁꯥ ꯑꯌꯥꯏꯕ ꯈꯔꯗꯤ ꯂꯩꯔꯝꯑꯦ ꯁꯥ ꯑꯌꯥꯏꯕ ꯈꯔ ꯂꯩꯔꯝꯑꯒ ꯑꯩꯈꯣꯏꯅ ꯀꯦꯝꯄꯤꯡ ꯁꯥꯏꯠ ꯑꯃ ꯑꯩꯈꯣꯏꯅ ꯊꯤꯔꯒ ꯀꯦꯝꯞ ꯇꯧꯔꯦ ꯀꯦꯝꯄꯤꯡ ꯁꯥꯏꯠꯇꯨꯗ ꯇꯦꯟꯠ ꯈꯟꯇꯣꯛꯑꯒ ꯑꯩꯈꯣꯏꯅ ꯍꯦꯛ ꯌꯧꯕꯒ ꯇꯦꯟꯠ ꯈꯟꯇꯣꯛꯑꯦ ꯇꯦꯟꯠ ꯈꯟꯇꯣꯛꯑꯦ ꯇꯦꯟꯠ ꯈꯟꯇꯣꯛꯄ ꯂꯣꯏꯕꯒ ꯑꯩꯈꯣꯏ ꯋꯥꯔꯨꯕꯅꯤꯅ ꯉꯥꯏꯍꯥꯛ ꯄꯣꯊꯥꯕ ꯑꯣꯏꯅ ꯇꯤꯡꯊꯣꯛꯑꯒ ꯑꯩꯈꯣꯏꯅ ꯆꯣꯀ꯭ꯂꯦꯠ ꯑꯃꯃꯝ ꯆꯥꯔꯦ ꯑꯗꯒꯤꯗꯤ ꯆꯥꯛ ꯊꯣꯡꯅꯕ ꯀꯩꯗꯧꯅꯕ ꯑꯩꯈꯣꯏ ꯄ꯭ꯂꯥꯟ ꯇꯧꯔꯦ ꯑꯗꯨꯒꯤ ꯑꯣꯜꯃꯣꯁ ꯑꯗꯨꯝ ꯄꯨꯡ ꯃꯔꯤ ꯃꯈꯥꯏ ꯅꯨꯡꯗꯥꯡ ꯇꯥꯁꯤꯜꯂꯛꯑꯦ ꯃꯊꯛꯇꯨ ꯌꯧꯕꯗꯗꯤ ꯄꯨꯔꯥ ꯏꯪ ꯏꯪ ꯂꯥꯎꯔꯒ ꯍꯦꯛꯇ ꯄꯨꯔꯥ ꯌꯥꯝ ꯊꯤꯅ ꯀꯣꯜ ꯋꯦꯗꯔꯅꯦꯕ ꯑꯗꯣ ꯅꯨꯡꯁꯤꯠꯁꯨ ꯍꯨꯔꯨ ꯍꯨꯔꯨ ꯌꯥꯝ ꯀꯟꯅꯁꯨ ꯁꯤꯠꯂꯦ ꯅꯨꯡꯁꯤꯠꯇꯣ ꯑꯗꯣ ꯑꯗꯨꯒ ꯌꯥꯝ ꯀꯣꯜ ꯑꯣꯏꯕ ꯋꯦꯗꯔ ꯉꯥꯛꯇ ꯑꯗꯨꯗ ꯂꯩꯔꯝꯃꯦ ꯅꯨꯡꯁꯥ ꯅꯨꯡꯁꯥ ꯐꯪꯗ꯭ꯔꯦ ꯄꯥꯛꯅ ꯍꯥꯏꯗꯤ ꯍꯤꯎꯃꯤꯗ ꯀꯟꯗꯤꯁꯟ ꯉꯥꯛꯇ ꯉꯥꯏꯔꯦꯕ ꯑꯗꯒꯤ ꯑꯩꯈꯣꯏꯒꯤ ꯑꯗꯨ ꯀꯦꯝꯄꯤꯡ ꯑꯗꯨ ꯅꯨꯡꯗꯥꯡꯗꯨꯒꯤ ꯆꯥꯛ ꯊꯣꯡꯉ ꯆꯥꯊꯣꯛꯑꯦ ꯄꯣꯊꯥꯔꯀꯥꯟꯗ ꯅꯣꯉꯥꯜꯂꯒ ꯑꯩꯈꯣꯏꯒꯤ ꯁꯟ ꯔꯥꯏꯖꯀꯤ ꯕꯤꯎꯁꯤ ꯌꯦꯡꯁꯦꯅ ꯈꯜꯂꯦ ꯑꯗꯣ ꯁꯟ ꯅꯨꯃꯤꯠꯅ ꯊꯣꯛꯂꯛꯄꯗꯣ ꯇꯁꯦꯡꯅ ꯊꯣꯛꯂꯛꯄꯗꯤ ꯎꯕ ꯐꯪꯗ꯭ꯔꯦ ꯂꯩꯆꯤꯟ ꯃꯌꯥꯝꯅ ꯈꯟꯖꯤꯟꯗꯅ ꯑꯗꯣ ꯃꯔꯛ ꯃꯔꯛꯇ ꯃꯔꯛ ꯃꯔꯛꯇ ꯅꯨꯃꯤꯠꯅ ꯊꯣꯛꯂꯛꯑꯒ ꯃꯉꯥꯟ ꯃꯉꯥꯟ ꯃꯆꯥ ꯃꯆꯥ ꯃꯆꯥ ꯑꯩꯈꯣꯏꯒꯤ ꯑꯦꯟꯖꯦꯜ ꯀꯨꯝꯊꯔꯛꯄꯗꯧꯅꯒ ꯈꯜꯂꯦ ꯋꯥꯈꯜꯗ ꯑꯩꯈꯣꯏꯅ ꯑꯗꯒꯤꯗꯤ ꯑꯗꯨ ꯍꯧꯒꯠꯂꯒ ꯕ꯭ꯔꯁ ꯅꯨꯡ ꯇꯧꯊꯣꯛꯑꯒ ꯑꯗꯨꯝꯕ ꯁꯤꯅꯔꯤꯗꯨ ꯑꯩꯈꯣꯏꯅ ꯌꯦꯡꯕ ꯐꯪꯈ꯭ꯔꯕꯅꯤꯅ ꯖꯨꯀꯣ ꯕꯦꯂꯤ ꯍꯧꯐꯝꯗ ꯆꯠꯂꯁꯤ ꯕꯦꯂꯤ ꯕꯦꯂꯤ ꯃꯁꯥꯃꯛꯇꯨꯗ ꯆꯠꯂꯁꯦꯅ ꯕꯦꯂꯤ ꯃꯁꯥꯃꯛꯇꯨꯗ ꯆꯠꯂꯦ ꯑꯗꯨꯗ ꯂꯩꯔꯝꯕ ꯋꯥꯇꯔ ꯏꯁꯇ꯭ꯔꯤꯝꯁ ꯑꯗꯒꯤ ꯍꯧꯔꯝꯕ ꯅꯥꯄꯤ ꯁꯤꯡꯕꯤ ꯑꯗꯒꯤ ꯖꯨꯀꯣ ꯖꯨꯀꯣ ꯂꯤꯂꯤꯅ ꯁꯥꯠꯀꯥꯏꯔꯛꯄ ꯑꯁ ꯃꯗꯨ ꯃꯌꯥꯝꯗꯨꯗ ꯐꯖꯕꯗꯣ ꯑꯩ ꯀꯩꯅꯣꯁꯨ ꯏꯁꯇ꯭ꯔꯤꯝꯗꯨꯗ ꯏꯔꯨꯁꯨ ꯂꯨꯊꯣꯔꯛꯑꯦ ꯌꯥꯝ ꯅꯨꯡꯉꯥꯏ ꯏꯪ ꯏꯪ ꯂꯥꯎꯔꯒ ꯑꯁ ꯏꯪꯕꯗꯤ ꯈꯨꯏꯪ ꯑꯃꯅꯤ ꯑꯥꯏꯁ ꯇꯧꯅ ꯇꯧꯕꯖꯥꯠꯅꯤ ꯑꯗꯨꯗ

ꯃꯤ ꯃꯌꯥꯝꯅ ꯆꯥꯏꯊꯣꯛꯑꯝꯕ ꯀꯩꯗꯧꯔꯝꯕ ꯑꯩꯈꯣꯏ ꯃꯌꯥꯝ ꯇꯥꯁꯤꯜꯂꯒ ꯐꯠꯇꯕ ꯒꯥꯔꯕꯦꯖ ꯃꯌꯥꯝꯗꯨ ꯒꯥꯔꯕꯦꯖ ꯄꯤꯠ ꯑꯃ ꯁꯦꯝꯃꯒ ꯑꯗꯨꯗ ꯍꯨꯟꯇꯣꯛꯑꯝꯃꯦ ꯏꯀꯣꯂꯣꯖꯤꯗꯨꯕꯨ ꯑꯩꯈꯣꯏꯅ ꯌꯥꯝ ꯐꯖꯅ ꯃꯣꯠꯁꯤꯟꯗꯕꯤꯗ ꯂꯨ ꯅꯥꯟꯅ ꯊꯝꯅꯕ ꯑꯩꯈꯣꯏꯒꯤ ꯄ꯭ꯂꯦ ꯀꯥꯗ ꯑꯃꯁꯨ ꯁꯥꯏꯟ ꯕꯣꯗ ꯑꯃꯁꯨ ꯑꯩꯈꯣꯏꯅ ꯑꯩꯈꯣꯏꯒꯤ ꯑꯩꯈꯣꯏꯒꯤ ꯑꯗꯨꯋꯥꯏꯗ ꯐꯪꯕ ꯑꯩꯈꯣꯏꯅ ꯄꯨꯖꯕ ꯑꯩꯈꯣꯏꯒꯤ ꯕꯦꯛ ꯄꯦꯛ ꯃꯌꯥꯝ ꯆꯥꯅ ꯊꯛꯅꯕ ꯄꯨꯕ ꯆꯦꯊꯥ ꯃꯌꯥꯝꯗꯨꯗꯒꯤ ꯑꯃ ꯁꯦꯝꯃꯒ ꯑꯃꯁꯨ ꯊꯦꯠꯂ ꯊꯃꯝꯃꯦ ꯑꯗꯒꯤ ꯃꯣꯏꯒꯤ ꯐꯠꯇꯕ ꯃꯌꯥꯝꯗꯨꯁꯨ ꯍꯨꯟꯇꯣꯛꯑꯝꯃꯦ ꯑꯩꯈꯣꯏꯒꯤꯁꯨ ꯐꯠꯇꯕ ꯑꯃꯇ ꯆꯥꯏꯊꯣꯛꯑꯝꯗ꯭ꯔꯦ ꯑꯗꯨꯃꯥꯏꯅ ꯇꯧꯔꯒ ꯑꯩꯈꯣꯏꯅ ꯍꯜꯂꯛꯑꯦ ꯑꯗꯣ ꯍꯜꯂꯛꯑꯦ ꯒꯦꯁ ꯍꯥꯎꯁꯀꯤ ꯂꯩꯔꯝꯕ ꯏꯌꯥꯝꯕꯁꯤꯡꯗꯨꯁꯨ ꯑꯩꯈꯣꯏꯅ ꯐꯤꯌꯥꯔꯋꯦꯜ ꯄꯤꯔꯝꯃꯦ ꯑꯗꯒ ꯑꯗꯨꯝ ꯅꯨꯡꯉꯥꯏꯅ ꯍꯜꯂꯛꯑꯦ ꯑꯗꯒꯤꯗꯤ ꯑꯗꯨꯝ ꯅꯣꯉꯥꯟꯕ ꯅꯨꯃꯤꯠꯇꯨꯗ ꯃꯁꯜ ꯄꯦꯟ ꯇꯧꯗꯅ ꯌꯨꯝꯗ ꯐꯖꯅ ꯔꯦꯁ ꯇꯧꯔꯒ ꯄꯣꯊꯥꯔꯦ ꯌꯥꯝ ꯅꯨꯡꯉꯥꯏꯈꯤ ꯑꯃꯨꯛ ꯍꯟꯅ ꯆꯠꯄ ꯐꯪꯕ ꯑꯣꯏꯖꯒꯦ